ꯑꯩꯅ ꯍꯟꯗꯛ ꯃꯤꯟꯇ꯭ꯔꯒꯤ ꯁꯤꯖꯟ ꯁꯦꯜꯁ ꯃꯅꯨꯡꯗ ꯑꯣꯐꯔꯗ ꯈꯣꯡꯎꯞ ꯑꯃ ꯀꯛꯆꯕꯅꯤ ꯍꯥꯏꯔꯤꯕ ꯈꯣꯡꯎꯞꯇꯣ ꯑꯁꯦꯡꯕ ꯃꯃꯜꯕꯨꯗꯤ ꯂꯨꯄꯥ ꯂꯤꯁꯤꯡ ꯃꯔꯤ ꯄꯤꯕ ꯈꯣꯡꯎꯞꯅꯦ ꯑꯗꯨꯕꯨ ꯂꯤꯁꯤꯡ ꯑꯅꯤꯗ ꯑꯣꯐꯔ ꯂꯩꯌꯦꯅ ꯑꯩꯅ ꯀꯛꯄꯅꯦ ꯑꯗꯨꯕꯨ ꯈꯣꯡꯎꯞꯇꯣ ꯑꯩꯅ ꯐꯪꯕ ꯈꯣꯡꯎꯞꯇꯨꯒ ꯎꯔꯤꯕ ꯄꯣꯠꯇꯨꯒ ꯃꯣꯏ ꯌꯥꯝ ꯊꯤꯅ ꯈꯦꯠꯅꯔꯝꯃꯦ ꯄ꯭ꯔꯗꯛꯇꯣ ꯍꯥꯏꯗꯤ ꯃꯆꯨꯗꯣ ꯑꯩꯅ ꯕ꯭ꯂꯦꯛꯅꯦꯅ ꯀꯛꯄꯅꯤ ꯑꯗꯨꯒ ꯂꯥꯛꯄꯅ ꯒ꯭ꯔꯦ ꯀꯂꯔꯗ ꯑꯣꯏꯅ ꯂꯥꯛꯑꯦ ꯑꯗꯨꯗꯨꯒ ꯄꯣꯠ ꯎꯠꯂꯤꯕ ꯃꯥꯒꯤ ꯗꯤꯖꯥꯏꯟꯗꯨꯒ ꯑꯩꯒꯤ ꯐꯪꯉꯤꯕ ꯗꯤꯖꯥꯏꯟꯁꯤꯒꯁꯨ ꯌꯥꯝ ꯊꯤꯅ ꯈꯦꯠꯅꯔꯝꯃꯦ ꯑꯗꯨꯅ ꯑꯩꯒꯤ ꯍꯥꯏꯗꯤ ꯊꯝꯃꯣꯏꯁꯤ ꯌꯥꯝꯅ ꯀꯥꯏ ꯍꯥꯏ ꯇꯥꯔꯦ ꯄ꯭ꯔꯗꯛꯇꯣ ꯐꯪꯕ ꯃꯇꯝꯗ ꯑꯩꯅꯁꯨ ꯌꯥꯝꯅ ꯐꯖꯔꯦꯅ ꯈꯟꯖꯔꯒ ꯂꯥꯛꯏꯕ ꯄꯣꯠꯇꯨꯅ ꯄꯨꯔꯥ ꯍꯥꯏ ꯅꯀꯂꯤꯒꯤ ꯄꯣꯠ ꯇꯥꯏꯞꯇ ꯑꯣꯏꯔꯒ ꯂꯩꯔꯝꯕꯗꯣ ꯑꯗꯨꯒꯤꯗꯃꯛꯇ ꯑꯩ ꯌꯥꯝꯅ ꯄꯦꯟꯗꯦ ꯑꯗꯨꯅ ꯃꯊꯪꯗ ꯑꯩ ꯃꯤꯟꯇ꯭ꯔꯁꯤꯗꯒꯤ ꯄꯣꯠ ꯀꯛꯄꯁꯦ ꯄꯥꯛꯅ ꯀꯛꯅꯤꯡꯗꯧꯕ ꯃꯥꯟꯗ꯭ꯔꯦ ꯃꯌꯥꯝꯁꯨ ꯄꯣꯠ ꯀꯛꯀꯦ ꯍꯥꯏꯔꯒꯗꯤ ꯐꯖꯅ ꯃꯨꯟꯅ ꯌꯦꯡꯉꯒ ꯀꯛꯄꯤꯍꯧ